ꯑꯦ ꯏꯇꯥꯎ ꯅꯪ ꯅꯍꯥꯟ ꯏꯌꯥꯔꯐꯣꯟ ꯑꯃ ꯂꯩꯅꯦꯗꯣ ꯂꯩꯈ꯭ꯔꯕꯅꯦ

ꯖꯦ ꯕꯤ ꯑꯦꯜ ꯀꯝꯄꯅꯤꯗꯤ ꯁꯨꯛꯂꯩ ꯂꯩꯔꯣꯅꯨꯀꯣ ꯑꯩ ꯖꯦ ꯕꯤ ꯑꯦꯜ ꯀꯝꯄꯅꯤ ꯅꯍꯥꯟ ꯂꯩꯔꯨꯔꯦ ꯑꯗꯨꯒ ꯃꯃꯜꯅ ꯃꯔꯣꯝ ꯑꯃ ꯇꯥꯡꯉꯤꯕ ꯏꯌꯥꯔ ꯄꯤꯁꯅꯦꯗꯅ ꯅꯨꯡꯉꯥꯏꯇꯦ ꯁꯤꯖꯤꯟꯅꯕ ꯋꯥꯔꯤ ꯁꯥꯟꯅꯕꯁꯨ ꯁꯦꯡꯅ ꯇꯥꯗꯦ ꯌꯥꯝ ꯁꯧꯁꯨ ꯁꯧꯋꯤ ꯑꯗꯒꯤ ꯏꯀꯣꯁꯨ ꯌꯥꯝ ꯆꯠꯁꯤꯜꯂꯦ ꯑꯗꯒꯤ ꯏꯌꯥꯔ ꯕꯠꯇꯨꯅ ꯊꯤꯟ ꯃꯇꯝꯗ ꯅꯥꯀꯣꯡꯗ ꯆꯛ ꯆꯛ ꯆꯛ ꯊꯤꯜꯂꯒꯁꯨ ꯌꯥꯝ ꯅꯥꯏ ꯀꯥꯟꯅꯗꯦ ꯃꯃꯟ ꯌꯥꯝ ꯇꯥꯡꯉꯤ ꯑꯗꯨꯒ ꯃꯥꯒꯤ ꯄ꯭ꯔꯗꯛꯇꯨꯒ ꯀ꯭ꯋꯥꯂꯤꯇꯤꯗꯨꯒ ꯃꯥꯒꯤ ꯃꯃꯟꯗꯨꯒ ꯁꯨꯛꯆꯥꯟ ꯆꯥꯟꯅꯗꯦ ꯃꯣꯏ ꯋꯥꯔꯦꯟꯇꯤꯒꯥꯡ ꯄꯤꯔꯛꯏꯌꯦ ꯑꯗꯣ ꯑꯗꯨ ꯌꯧꯗ꯭ꯔꯤꯉꯩꯗ ꯑꯩ ꯍꯨꯟꯗꯣꯛꯈ꯭ꯔꯕꯅꯤ ꯑꯩ ꯁꯤꯖꯤꯟꯅ ꯅꯨꯡꯉꯥꯏꯃꯟꯗꯗꯅ ꯂꯩꯔꯨꯅꯨ ꯂꯩꯔꯨꯅꯨ ꯖꯦ ꯕꯤ ꯑꯦꯜ ꯀꯝꯄꯅꯤ ꯁꯨꯛꯂꯩ ꯂꯩꯔꯣꯅꯨ ꯏꯇꯥꯎ ꯑꯗꯨꯏ ꯃꯍꯨꯠꯇ ꯁꯦꯝꯁꯨꯡꯒꯨꯝꯕ ꯑꯗꯒꯤ ꯏꯁꯀꯜ ꯀꯦꯟꯗꯤꯒꯨꯝꯕ ꯏꯇꯥꯎꯅ ꯁꯨꯝ ꯑꯐꯕ ꯂꯩꯅꯤꯡꯉꯕꯨꯗꯤ ꯏꯁꯀꯜ ꯀꯦꯟꯗꯤꯒꯨꯝꯕ ꯂꯩꯕ ꯌꯥꯏ ꯀ꯭ꯋꯥꯂꯤꯇꯤ ꯑꯗꯨꯝ ꯐꯥꯕꯅꯦ ꯃꯣꯏꯗꯤ ꯁꯤꯖꯤꯟꯅꯕꯁꯨ ꯅꯨꯡꯉꯥꯏ ꯍꯥꯏꯕꯅꯤ ꯑꯗꯣ ꯑꯩꯁꯨ ꯑꯗꯨꯝꯕ ꯑꯃ ꯂꯩꯒꯦꯅ ꯋꯥꯈꯜ ꯈꯜꯂꯤꯕꯅꯤ ꯑꯗꯨ ꯑꯣꯏꯔꯁꯨ ꯖꯦ ꯕꯤ ꯑꯦꯜꯗꯤ ꯏꯇꯥꯎ ꯑꯃ ꯂꯩꯔꯣꯅꯨꯀꯣ